ꯃꯃꯥꯡ ꯊꯥꯗ ꯑꯩꯅ ꯑꯩꯒꯤ ꯏꯆꯥ ꯅꯨꯄꯥꯒꯤꯗꯃꯛꯇ ꯗꯨꯀꯥꯟꯗꯒꯤ ꯁ꯭ꯀꯨꯜ ꯕꯦꯛ ꯑꯃ ꯂꯩꯔꯨꯏ ꯅꯨꯃꯤꯠ ꯈꯔꯅꯤꯒꯤ ꯃꯇꯨꯡꯗ ꯍꯥꯏꯔꯤꯕ ꯕꯦꯛ ꯑꯗꯨꯒꯤ ꯆꯦꯟ ꯌꯥꯔꯛꯇꯦ ꯂꯣꯏꯅꯅ ꯄꯣꯈꯥꯏꯕ ꯍꯧꯔꯛꯏ ꯃꯁꯤ ꯑꯗꯨꯛꯀꯤ ꯃꯇꯤꯛ ꯁꯤꯖꯤꯟꯅꯕꯗ ꯅꯨꯡꯉꯥꯏꯇꯦ ꯑꯃꯗꯤ ꯂꯥꯁꯇꯤꯡ ꯑꯣꯏꯔꯣꯏꯗꯧꯔꯤ